ꯍꯜꯂꯣ ꯑꯩꯁꯦ ꯍꯨꯏ ꯍꯨꯏ ꯍꯧꯗꯣꯡ ꯈꯔ ꯂꯣꯏꯖꯔꯨꯔꯦꯕꯀꯣ ꯑꯗꯨꯅ ꯁꯣꯝꯗꯒꯤ ꯍꯨꯏ ꯍꯧꯗꯣꯡꯒꯤ ꯃꯔꯝꯗ ꯈꯔ ꯈꯪꯖꯅꯤꯡꯕ ꯑꯃꯨꯛ ꯀꯃꯥꯏꯅ ꯃꯣꯏꯁꯤ ꯅꯤꯡꯊꯝ ꯊꯥꯒꯤ ꯃꯇꯝꯁꯤꯗꯗꯤ ꯍꯨꯏ ꯍꯧꯗꯣꯡꯁꯤꯡꯁꯤ ꯀꯃꯥꯏꯅ ꯆꯦꯛꯁꯤꯟ ꯊꯧꯔꯥꯡ ꯂꯧꯈꯠꯀꯗꯒꯦ ꯍꯥꯏꯕꯗꯨ ꯈꯔ ꯇꯥꯛꯄꯤꯕ ꯌꯥꯗꯣꯏꯔꯥ

ꯑꯥ

ꯎꯝ ꯎꯝ ꯑꯥ ꯍꯣꯏ ꯍꯧꯖꯤꯛꯀꯤ ꯑꯃ ꯀꯩꯅꯣ ꯏꯔꯨꯖꯕꯤꯕꯒꯤ ꯏꯁꯤꯡꯁꯦꯀꯣ ꯏꯁꯤꯡ ꯑꯁꯥꯕꯅ ꯑꯗꯨꯝ ꯂꯨꯖꯕꯤꯒꯗ꯭ꯔꯥ

ꯎꯝ ꯑꯣ ꯏꯁꯤꯡ ꯌꯥꯝ ꯁꯥꯗꯕꯤꯗ ꯁꯥꯕꯨꯡ ꯁꯥꯕꯨꯡ ꯇꯧꯍꯜꯂꯒ ꯃꯥꯅ ꯅꯨꯡꯉꯥꯏꯒꯗꯕ ꯆꯥꯡꯗꯨꯗ ꯑꯗꯨꯝ ꯇꯧꯕꯤꯕ

ꯍꯣꯏ ꯍꯣꯏ ꯌꯥꯝ ꯅꯨꯡꯉꯥꯏꯖꯔꯦ ꯁꯣꯝꯗꯒꯤ ꯍꯨꯏꯒꯤ ꯆꯦꯛꯁꯤꯟ ꯊꯧꯔꯥꯡ ꯀꯃꯥꯏꯅ ꯂꯧꯈꯠꯀꯗꯒꯦ ꯁꯥ ꯁꯟ ꯁꯤꯡꯒꯤ ꯃꯔꯝꯗ ꯈꯪꯖꯕꯁꯤ ꯌꯥꯝ ꯅꯨꯡꯉꯥꯏꯖꯔꯦ ꯃꯇꯨꯡꯗꯁꯨ ꯑꯩ ꯈꯪꯗꯕ ꯂꯩꯔ ꯀꯥꯟꯗ ꯑꯗꯨꯝ ꯐꯣꯟ ꯇꯧꯔꯒ ꯍꯪꯖꯔꯛꯀꯦ ꯍꯣꯏ ꯍꯣꯏ ꯌꯥꯝ ꯅꯨꯡꯉꯥꯏꯖꯔꯦ ꯑꯗꯨꯗꯤ ꯊꯝꯖꯔꯒꯦ